ꯋꯥꯟ ꯂꯥꯛ ꯐꯤꯞꯇꯤ ꯊꯥꯎꯖꯟ ꯇꯨ ꯂꯥꯛ ꯇ꯭ꯌꯦꯟꯇꯤ ꯐꯥꯏꯞ ꯊꯥꯎꯖꯟ ꯇꯨ ꯂꯥꯛ ꯊꯥꯔꯇꯤ ꯊꯥꯔꯇꯤ ꯁꯤꯛꯁ ꯊꯥꯎꯖꯟ ꯊ꯭ꯔꯤ ꯂꯥꯛ ꯐꯣꯔꯇꯤ ꯊꯥꯎꯖꯟ ꯐꯥꯏꯞ ꯂꯥꯛꯁ ꯑꯦꯂꯚꯦꯟ ꯊꯥꯎꯖꯟ